ꯍꯜꯂꯣ ꯑꯁꯤ ꯉꯔꯥꯡ ꯄꯥꯎ ꯐꯥꯎꯅꯈ꯭ꯔꯕ ꯃꯤ ꯑꯣꯏꯗꯣꯏ ꯅꯠꯇ꯭ꯔꯣ ꯑꯥ ꯑꯗꯨ ꯍꯌꯦꯡ ꯅꯈꯣꯏ ꯌꯦꯡꯕ ꯂꯥꯛꯀꯦꯔꯣ ꯎꯝ ꯅꯣꯏ ꯄꯨꯡ ꯀꯌꯥꯗ ꯂꯥꯛꯀꯦꯔꯥ ꯑꯥꯎ ꯑꯥ ꯃꯤ ꯀꯌꯥ ꯂꯥꯛꯀꯦꯔꯥ ꯑꯥ ꯃꯤ ꯀꯌꯥ ꯂꯥꯛꯀꯦꯔꯥ

ꯎꯝ ꯃꯤ ꯀꯌꯥ ꯂꯥꯛꯀꯦꯔꯥ ꯅꯣꯏ ꯊꯕꯛ ꯆꯤꯟꯂꯣꯏ ꯑꯗꯨꯕꯨ ꯍꯣꯏ ꯍꯣꯏ ꯑꯗꯨꯝ ꯑꯦꯖꯁ ꯇꯧꯕ ꯇꯥꯔꯦ

ꯄ꯭ꯔꯥꯏꯖꯁꯦ ꯍꯧꯖꯤꯛꯀꯤꯗꯤ ꯇ꯭ꯋꯦꯟꯇꯤ ꯂꯥꯛꯁ ꯇꯨ ꯇ꯭ꯋꯦꯟꯇꯤ ꯐꯥꯏꯕ ꯂꯥꯛꯁ ꯐꯥꯎꯕꯗꯤ ꯂꯩꯌꯦ ꯑꯗꯨ ꯁꯤꯛꯁ ꯅꯠꯇꯦ ꯑꯗꯨꯝ ꯅꯈꯣꯏꯅ ꯌꯦꯡꯂꯒ ꯂꯥꯛꯂꯒ ꯕꯥꯔꯒꯦꯟꯁꯨ ꯇꯧꯕ ꯌꯥꯏꯌꯦ ꯑꯦ ꯑꯦ ꯑꯗꯨꯗꯤꯀꯣ